ꯑꯥ ꯍꯥꯏꯕꯤꯔꯛꯑꯣ ꯀꯅꯥ ꯃꯥꯅꯤ ꯃꯥꯅꯤ ꯍꯥꯏꯕꯤꯔꯛꯑꯣ ꯀꯔꯤ ꯄꯥꯎ ꯀꯔꯤ ꯍꯣꯏ ꯍꯣꯏ ꯑꯥ ꯎꯝ ꯎꯝ ꯍꯣꯏ ꯃꯤ ꯑꯃ ꯉꯔꯥꯡ ꯅꯨꯃꯤꯗꯥꯡ ꯕꯖꯥꯔꯗ ꯃꯤ ꯑꯃ ꯅꯣꯡꯃꯩꯅ ꯀꯥꯄꯝꯃꯦ ꯅꯨꯄꯥ ꯃꯆꯥ ꯑꯃ ꯍꯥꯏꯇꯥꯔꯦ ꯑꯥ ꯍꯣꯏ ꯍꯣꯏ ꯃꯥꯅꯤ ꯎꯝ ꯉꯔꯥꯡ ꯅꯨꯃꯤꯗꯥꯡ ꯄꯨꯡ ꯇꯔꯥ ꯃꯈꯥꯏꯒꯤ ꯇꯥꯕ ꯑꯗꯨꯋꯥꯏꯃꯨꯛꯇꯅꯤ ꯉꯔꯥꯡꯁꯦ ꯉꯔꯥꯡ ꯅꯨꯃꯤꯗꯥꯡꯒꯤ ꯊꯧꯗꯣꯛ ꯊꯣꯛꯄꯩꯗꯣ ꯑꯗꯣ ꯍꯣꯏ ꯃꯤꯗꯨꯕꯨꯗꯤ ꯈꯔ ꯁꯣꯛꯑꯦ ꯑꯗꯨꯒ ꯃꯥꯒꯤ ꯊꯣꯏꯗꯣꯛꯄ ꯀꯩꯅꯣ ꯇꯧꯕꯗꯨꯗꯤ ꯑꯣꯏꯗ꯭ꯔꯦ ꯃꯈꯣꯡꯗ ꯀꯥꯄꯝꯕꯅꯦꯅ ꯍꯥꯏ ꯑꯥ ꯑꯥ ꯑꯗꯣ ꯎꯝ ꯆꯍꯤ ꯆꯍꯤ ꯀꯨꯟꯒ ꯃꯉꯥꯃꯨꯛ ꯁꯨꯔꯦ ꯅꯍꯥꯅꯤ ꯆꯍꯤ ꯀꯨꯟ ꯃꯉꯥꯃꯨꯛ ꯁꯨꯔꯕ ꯅꯍꯥꯅꯤ ꯃꯥꯁꯤꯅ ꯀꯛꯆꯤꯡ ꯃꯈꯥ ꯂꯩꯀꯥꯏꯗꯩꯅꯤ ꯍꯥꯏ ꯎꯝ ꯃꯃꯤꯡꯅ ꯔꯥꯖꯦꯁ ꯀꯧꯋꯦꯅ ꯎꯝ

ꯃꯥ ꯑꯗꯨꯒꯤ ꯑꯗꯨꯒꯤ ꯆꯞ ꯆꯥꯕꯗꯤ ꯈꯪꯗꯦ ꯃꯥꯁꯦ ꯃꯥꯏ ꯒꯥꯔꯤꯁꯤ ꯑꯦꯛꯇꯤꯕꯥ ꯃꯆꯥ ꯑꯃ ꯊꯧꯔ ꯂꯥꯛꯄꯗꯨꯗ ꯃꯁꯛ ꯈꯪꯗꯕ ꯈꯨꯠꯂꯥꯏ ꯄꯥꯏꯕ ꯃꯤ ꯈꯔꯅ ꯃꯥꯁꯤ ꯊꯠꯂꯒ ꯍꯥꯏꯇꯥꯔꯦ ꯑꯗꯨꯋꯥꯏꯗ ꯇꯣꯛ ꯃꯣꯏꯁꯤ ꯀꯥꯞꯄꯝꯕꯅꯤ ꯑꯩꯈꯣꯏꯅ ꯁꯨꯝ ꯄꯥꯎ ꯇꯥꯖꯕꯗ ꯃꯣꯏꯁꯤ ꯃꯔꯛꯇ ꯃꯣꯏ ꯃꯁꯦꯟ ꯁꯨꯝ ꯁꯥꯎꯅꯕ ꯈꯣꯠꯅꯕ ꯂꯩꯕ ꯃꯥꯜꯂꯦ ꯑꯗꯨꯒꯤ ꯅ ꯇꯧꯕ ꯃꯥꯜꯂꯦꯅ ꯍꯥꯏ ꯑꯗꯨ ꯆꯞ ꯆꯥꯕ ꯆꯞ ꯆꯥꯕꯗꯤ ꯑꯗꯨ ꯑꯣꯏꯒꯅꯤ ꯍꯥꯏꯕꯗꯤ ꯈꯪꯗꯦ ꯑꯗꯨꯅ ꯀꯥꯞꯄꯝꯕꯅꯤ ꯃꯥꯁꯦ ꯃꯣꯏꯅ ꯃꯣꯏ ꯃꯣꯏ ꯑꯅꯤ ꯑꯃꯅ ꯎꯝ ꯅꯨꯄꯥꯁꯤ ꯉꯔꯥꯡ ꯑꯦꯃꯥꯔꯖꯦꯟꯁꯤ ꯑꯣꯏꯅ ꯀꯩꯅꯣꯗ ꯄꯨꯈꯠꯄꯅꯤ ꯖꯤꯕꯟ ꯍꯣꯁꯄꯤꯇꯥꯟꯗ ꯄꯨꯈꯠꯄꯅꯦ ꯑꯗꯨ ꯊꯣꯏꯗꯣꯛ ꯊꯣꯏꯗꯣꯛꯅ ꯑꯀꯥꯏꯕꯗꯤ ꯑꯣꯏꯗ꯭ꯔꯦ ꯑꯗꯨꯅ ꯉꯁꯥꯏ ꯅꯣꯡꯃꯩ ꯃꯔꯨꯗꯨ ꯃꯈꯣꯡꯗ ꯆꯪꯉ ꯂꯩꯕꯅꯤꯅ ꯔꯤꯝꯁꯇ ꯃꯥꯁꯤ ꯑꯗꯨꯝ ꯄꯨꯈꯠꯈ꯭ꯔꯦ ꯑꯣꯄ꯭ꯔꯦꯁꯟ ꯇꯧꯅꯕꯅꯦꯅ ꯑꯗꯨꯒꯤ ꯍꯧꯖꯤꯛ ꯍꯧꯖꯤꯛ ꯄꯥꯎ ꯂꯧꯖꯕꯗ ꯀꯩꯁꯨ ꯊꯣꯏꯗꯣꯛꯄ ꯑꯀꯥꯏꯕꯗꯤ ꯀꯩꯁꯨ ꯑꯣꯏꯗ꯭ꯔꯦꯅ ꯍꯥꯏ ꯑꯗꯨꯒꯤ ꯃꯈꯥ ꯇꯥꯕ ꯃꯥꯒꯤꯁꯤ ꯀꯔꯤ ꯀꯔꯤ ꯇꯧꯕꯩꯅꯣ ꯈꯣꯠꯄꯩꯅꯣꯅ ꯍꯥꯏꯕꯗꯨꯗꯤ ꯆꯞ ꯆꯥꯕꯗꯤ ꯈꯪꯗ꯭ꯔꯦ ꯑꯗꯨꯅ ꯂꯩꯀꯥꯏꯒꯤ ꯃꯩꯔꯥ ꯄꯥꯏꯕꯤ ꯃꯌꯥꯝꯅ ꯏꯔꯥꯡ ꯁꯥꯒꯠꯄ ꯈꯣꯠꯄ ꯈꯔꯗꯤ ꯊꯣꯛꯈ꯭ꯔꯦ ꯉꯔꯥꯡ ꯅꯨꯃꯤꯗꯥꯡꯗ ꯑꯗꯨꯗꯩ ꯊꯣꯏꯗꯣꯛꯄ ꯄꯥꯎ ꯀꯨꯞꯅꯗꯤ ꯑꯀꯨꯞꯄ ꯃꯔꯣꯟꯒꯤ ꯄꯥꯎꯗꯤ ꯈꯪꯗ꯭ꯔꯤ ꯑꯗꯨꯅ ꯑꯗꯨꯝꯕ ꯂꯩꯔ ꯀꯥꯟꯗꯁꯨ ꯀꯩꯅꯣ ꯇꯧꯔꯛꯀꯦ ꯑꯗꯨꯅ ꯍꯧꯖꯤꯛ ꯍꯧꯖꯤꯛꯀꯤꯗꯤ ꯆꯞ ꯆꯥꯕ ꯄꯥꯎꯗꯨ ꯀꯔꯤ ꯀꯔꯤ ꯂꯩꯒꯦ ꯈꯣꯠꯀꯦꯅꯗꯤ ꯍꯥꯏꯗ꯭ꯔꯤ ꯑꯥ ꯃꯣꯏ ꯃꯁꯦꯟ ꯂꯥꯛꯃꯤꯟꯅꯔꯒ ꯇꯧꯕꯗꯤ ꯅꯠꯇꯦ ꯉꯁꯥꯏꯒꯤ ꯃꯥꯁꯤ ꯃꯤ ꯄꯨꯜꯂꯨꯔꯒ ꯃꯌꯨꯝ ꯍꯜꯂꯛꯄ ꯀꯩꯅꯣ ꯑꯗꯨꯝꯕ ꯑꯃ ꯑꯣꯏꯔꯝꯗꯣꯏ ꯃꯥꯜꯂꯦ ꯃꯥꯁꯦ ꯑꯗꯨꯒ ꯃꯣꯏ ꯃꯅꯨꯡꯗ ꯈꯔ ꯈꯔ ꯅꯨꯡꯉꯥꯏꯅꯗꯕ ꯈꯔ ꯂꯩꯕꯒꯤ ꯃꯣꯏ ꯎꯟꯅ ꯑꯥ ꯃꯁꯛ ꯑꯥ ꯀꯥꯄꯝꯃꯤ ꯃꯤꯁꯤꯡꯗꯨꯗꯤ ꯃꯁꯛ ꯈꯪꯍꯧꯗ꯭ꯔꯦ ꯅ ꯍꯥꯏ ꯃꯣꯏꯗꯨ ꯒꯥꯔꯤ ꯃꯆꯥꯗ ꯇꯣꯡꯉꯒ ꯂꯥꯛꯄꯅꯤꯅ ꯎꯝ ꯒꯥꯔꯤ ꯅꯝꯕꯔ ꯀꯩꯀꯥꯡꯗꯤ ꯎꯍꯧꯗ꯭ꯔ ꯃꯥꯜꯂꯦ ꯑꯝꯇ ꯑꯗꯨꯅ ꯄꯨꯂꯤꯁꯅꯕꯨꯗꯤ ꯀꯦꯁ ꯑꯃ ꯑꯦꯐ ꯑꯥꯏ ꯑꯥꯔ ꯑꯃꯕꯨꯗꯤ ꯄꯥꯟꯈ꯭ꯔꯦ ꯉꯔꯥꯡ ꯑꯗꯨꯒ ꯃꯈꯥ ꯇꯥꯕ ꯀꯔꯤ ꯀꯔꯤ ꯊꯤꯒꯠꯄ ꯈꯣꯠꯄꯗꯨꯗꯤ ꯄꯨꯂꯤꯁꯅ ꯇꯧꯔꯛꯑꯅꯤ ꯎꯝ ꯍꯣꯏ ꯍꯣꯏ ꯐꯔꯦ ꯑꯗꯨꯗꯤ ꯎꯝ